ꯀ꯭ꯂꯥꯁ ꯇꯦꯟꯐꯥꯎ ꯍꯥꯏꯁꯤꯗꯤ ꯌꯥꯝꯅ ꯃꯌꯥꯝꯅ ꯀꯤꯅꯅ ꯆꯠꯅꯕ ꯃꯇꯝꯅꯤ ꯑꯗꯨꯒ ꯇꯦꯟꯒꯤ ꯃꯇꯨꯡꯗꯗꯤ ꯃꯥꯒꯤ ꯑꯄꯥꯝ ꯑꯄꯥꯝꯕ ꯑꯥꯔꯠꯁ ꯁꯥꯏꯟꯁ ꯀꯣꯝꯃꯔꯁ ꯃꯥꯒꯤ ꯃꯥꯒꯤ ꯄꯥꯝꯖꯔꯤꯕ ꯇꯨꯡꯒꯤ ꯐ꯭ꯌꯨꯆꯔ ꯀꯩꯅꯣꯗꯣ ꯌꯥꯠꯄ ꯌꯥꯔꯦ ꯃꯥꯒꯤ ꯃꯥꯒꯤ ꯑꯄꯥꯝꯕꯁꯤꯡ ꯑꯗꯨ ꯃꯁꯥ ꯃꯁꯥꯒꯤ ꯑꯗꯨꯝ ꯂꯧꯅꯩ ꯑꯗꯨꯅ ꯑꯩꯒꯤ ꯑꯦꯔꯤꯌꯥꯗꯁꯨ ꯑꯗꯨꯝ ꯑꯗꯨꯃꯥꯏꯅ ꯇꯧꯏ